ꯑꯉꯥꯡꯁꯤꯡꯗ ꯃꯅꯤꯄꯨꯔꯤ ꯂꯣꯟ ꯇꯝꯕꯤꯕꯁꯦ ꯌꯥꯝꯅ ꯃꯔꯨꯑꯣꯏ ꯍꯥꯏꯅ ꯑꯩꯍꯥꯛꯅ ꯈꯟꯖꯩ ꯍꯥꯏꯕꯗꯤ ꯃꯅꯤꯄꯨꯔꯤ ꯂꯣꯟꯁꯦ ꯑꯩꯈꯣꯏꯅ ꯃꯩꯇꯩꯂꯣꯟ ꯍꯥꯏꯔꯒꯁꯨ ꯈꯪꯅꯩ ꯍꯥꯏꯕꯗꯤ ꯃꯩꯇꯩꯂꯣꯟ ꯃꯅꯤꯄꯨꯔꯤ ꯂꯣꯟ ꯃꯩꯇꯩꯂꯣꯟꯁꯦ ꯑꯩꯈꯣꯏꯅ ꯑꯉꯥꯡꯁꯤꯡꯗ ꯐꯖꯅ ꯃꯌꯦꯛ ꯁꯦꯡꯅ ꯇꯝꯕꯤꯍꯧꯕ ꯇꯥꯔꯒꯗꯤ ꯍꯌꯦꯡ ꯃꯩꯇꯩꯂꯣꯟ ꯏꯃꯥꯂꯣꯟꯁꯤꯅ ꯑꯩꯈꯣꯏꯁꯦ ꯏꯁꯥꯁꯦ ꯃꯁꯛ ꯇꯥꯛꯇꯧꯔꯤꯅꯤ ꯍꯥꯏꯗꯤ ꯑꯗꯨꯝ ꯃꯩꯇꯩꯂꯣꯟꯁꯦ ꯇꯝꯕꯤꯍꯧꯗ꯭ꯔꯒꯗꯤ ꯀꯝꯃꯨꯅꯤꯀꯦꯠ ꯉꯝꯃꯣꯏꯗꯣꯏꯅꯤ ꯑꯩꯈꯣꯏ ꯃꯩꯇꯩ ꯃꯆꯥ ꯑꯃꯅꯤ ꯍꯥꯏꯕꯁꯦ ꯑꯥꯏꯗꯦꯟꯇꯤꯐꯥꯏ ꯇꯧꯔꯣꯏꯗꯣꯏꯅꯤ ꯑꯗꯨꯅ ꯏꯃꯥ ꯂꯣꯟꯁꯤꯅ ꯑꯩꯈꯣꯏꯒꯤꯗꯤ ꯑꯩꯈꯣꯏ ꯏꯁꯥꯁꯦ ꯀꯅꯥꯅꯣ ꯍꯥꯏꯕꯁꯤ ꯁꯛ ꯇꯥꯛꯇꯧꯔꯤꯅꯤ ꯃꯥꯂꯦꯝꯗ ꯑꯩꯅ ꯃꯩꯇꯩꯂꯣꯟꯁꯤ ꯃꯌꯦꯛ ꯁꯦꯡꯅ ꯐꯖꯅ ꯍꯥꯏꯔꯤꯈꯩ ꯇꯥꯛꯄꯤꯔꯤꯈꯩ ꯇꯝꯕꯤꯔꯤꯈꯩ ꯇꯨꯡꯗ ꯍꯧꯔꯛꯀꯗꯧꯔꯤꯕ ꯑꯉꯥꯡꯁꯤꯡꯁꯤꯁꯨ ꯑꯦ ꯑꯩꯈꯣꯏꯁꯦ ꯃꯩꯇꯩ ꯃꯆꯥ ꯑꯃꯅꯤ ꯑꯗꯨꯒ ꯑꯩꯈꯣꯏꯁꯦ ꯃꯩꯇꯩꯂꯣꯟ ꯉꯥꯡꯗꯕ ꯌꯥꯗꯦ ꯑꯗꯒꯤ ꯑꯩꯈꯣꯏ ꯃꯩꯇꯩꯂꯣꯟ ꯍꯩꯇꯕ ꯌꯥꯗꯦ ꯑꯩꯈꯣꯏꯅ ꯁꯨꯃꯥꯏꯅ ꯍꯩꯍꯧꯔꯒꯗꯤ ꯑꯩꯈꯣꯏꯁꯦ ꯍꯌꯦꯡꯋꯥꯏ ꯏꯃꯥ ꯂꯩꯕꯥꯛꯁꯤꯒꯤ ꯃꯩꯇꯩꯂꯣꯟꯁꯦ ꯉꯥꯡ ꯇꯥꯔꯒꯗꯤ ꯏꯃꯥ ꯂꯩꯕꯥꯛꯁꯦ ꯑꯩꯈꯣꯏꯅ ꯃꯁꯛ ꯇꯥꯛꯇꯣꯏꯅꯤ ꯂꯣꯟꯁꯤꯅ ꯁꯛ ꯇꯥꯛꯇꯣꯏꯅꯤꯀꯣ ꯍꯥꯏꯗꯅ ꯑꯉꯥꯡꯁꯤꯡꯁꯤꯗ ꯇꯉꯥꯏꯐꯗꯕ ꯊꯧꯗꯥꯡ ꯑꯃꯃꯝ ꯂꯧꯍꯟꯗꯣꯏꯅꯤ ꯍꯥꯏꯗꯤ ꯍꯩꯇꯕ ꯌꯥꯗꯦ ꯇꯝꯗꯕ ꯌꯥꯗꯦꯅ ꯍꯥꯏꯗꯅ ꯇꯝꯕꯤꯒꯗꯕꯅꯤ ꯍꯩꯍꯟꯒꯗꯕꯅꯤ ꯑꯗꯨꯅ ꯍꯌꯦꯡ ꯆꯥꯎꯈꯠꯄ ꯈꯨꯟꯅꯥꯏꯗꯁꯨ ꯃꯇꯦꯡ ꯄꯥꯡꯉꯛꯇꯣꯏꯅꯤ ꯏꯃꯥ ꯂꯩꯕꯥꯛ ꯃꯁꯛ ꯈꯪꯕ ꯍꯥꯏꯁꯤꯗꯕꯨ ꯂꯣꯏꯅꯃꯛ ꯍꯤꯔꯝ ꯈꯨꯗꯤꯡꯃꯛꯇ ꯑꯐꯕ ꯑꯣꯏꯗꯣꯏꯅꯤ